ꯃꯁꯤꯒꯤ ꯖꯦꯀꯦꯠꯁꯦ ꯑꯩꯅ ꯑꯣꯟꯂꯥꯏꯟ ꯃꯤꯟꯇ꯭ꯔ ꯑꯦꯞꯇꯒꯤ ꯂꯩꯕꯅꯦ ꯑꯣꯐꯔꯁꯨ ꯌꯥꯝꯅ ꯂꯩꯔꯝꯃꯦ ꯑꯗꯨꯒ ꯄꯣꯠꯁꯤꯒꯤ ꯀ꯭ꯋꯥꯂꯤꯇꯤꯁꯦ ꯁꯤꯖꯤꯟꯅꯕꯗ ꯌꯥꯝ ꯅꯨꯡꯉꯥꯏꯕ ꯍꯥꯏ ꯇꯥꯔꯦ ꯃꯥꯒꯤ ꯃꯃꯜꯒ ꯄꯣꯠꯁꯤꯒꯁꯨ ꯑꯗꯨꯝ ꯆꯥꯟꯅꯔꯦ ꯂꯤꯠꯄꯗꯁꯨ ꯌꯥꯝꯅ ꯅꯨꯡꯉꯥꯏ